ꯏꯝꯐꯥꯜ ꯋꯦꯁ ꯗꯤꯁꯇ꯭ꯔꯤꯛꯀꯤ ꯑꯣꯏꯅ ꯕꯖꯥꯔ ꯃꯅꯨꯡꯗ ꯂꯩꯔꯤꯕ ꯑꯃꯣꯠ ꯑꯀꯥꯏꯁꯤꯡ ꯑꯁꯤ ꯌꯥꯝꯅ ꯄ꯭ꯔꯣꯕ꯭ꯂꯦꯝ ꯑꯣꯏꯔꯦ ꯕꯖꯥꯔꯗ ꯐꯝꯂꯤꯕ ꯀꯩꯊꯦꯜ ꯐꯝꯂꯤꯕ ꯃꯤꯑꯣꯏꯁꯤꯡꯅꯁꯨ ꯇꯨꯔꯦꯟꯗ ꯅꯝꯕꯨꯜ ꯔꯤꯕꯔꯗ ꯄꯣꯠꯆꯩ ꯐꯠꯇ ꯍꯥꯎꯊꯤ ꯂꯪꯊꯣꯛꯄ ꯑꯁꯤꯅ ꯃꯔꯝ ꯑꯣꯏꯔꯒ ꯑꯩꯈꯣꯏ ꯍꯦꯜꯠ ꯍꯖꯥꯔꯠꯁꯤꯡ ꯑꯣꯏꯔꯛꯄ ꯏꯁꯤꯡ ꯄꯣꯂꯨꯁꯟ ꯋꯥꯇꯔ ꯄꯨꯂꯨꯁꯟꯁꯤꯡ ꯃꯁꯤꯡ ꯊꯣꯛꯂꯛꯄ ꯌꯥꯏ ꯑꯃꯗꯤ ꯂꯝ ꯂꯝꯕꯤꯁꯤꯗ ꯊꯧꯔꯤꯕ ꯆꯠꯂꯤꯕ ꯒꯥꯔꯤꯁꯤꯡ ꯑꯁꯤ ꯑꯗꯨꯛꯀꯤ ꯃꯇꯤꯛ ꯌꯥꯝꯅ ꯄꯣꯂꯨꯇꯦꯠ ꯑꯣꯏꯕ ꯑꯩꯈꯣꯏꯒꯤ ꯑꯔꯤ ꯑꯔꯤꯕ ꯒꯥꯔꯤꯁꯤꯡ ꯊꯧꯕꯅ ꯃꯔꯝ ꯑꯣꯏꯔꯒ ꯑꯦꯌꯔ ꯄꯣꯂꯨꯁꯟ ꯊꯣꯛꯍꯟꯕꯁꯨ ꯌꯥꯏ ꯃꯁꯤꯅ ꯇ꯭ꯔꯥꯐꯤꯛꯀꯤ ꯑꯩꯈꯣꯏ ꯔꯦꯠꯁꯤ ꯑꯗꯨꯛꯀꯤ ꯃꯇꯤꯛ ꯋꯥꯡꯈꯠꯂꯛꯄ ꯇ꯭ꯔꯥꯐꯤꯛ ꯖꯥꯝ ꯊꯣꯛꯍꯜꯂꯛꯄ ꯅꯣꯏꯁ ꯄꯣꯂꯨꯁꯟ ꯊꯣꯛꯍꯜꯂꯛꯄ ꯃꯁꯤꯅꯆꯤꯡꯕ ꯑꯁꯤ ꯑꯗꯨꯛꯀꯤ ꯃꯇꯤꯛ ꯏꯟꯕꯥꯏꯔꯣꯟꯃꯦꯟꯗ ꯑꯁꯣꯛ ꯑꯄꯟꯕ ꯂꯩ ꯃꯨꯅꯤꯁꯤꯄꯥꯂꯤꯇꯤꯒꯤ ꯑꯣꯏꯅ ꯑꯩꯈꯣꯏꯒꯤ ꯗꯁꯕꯤꯟꯅꯆꯤꯡꯕꯁꯤ ꯑꯗꯨꯝ ꯀꯂꯦꯛꯁꯟꯗꯤ ꯇꯧꯏ ꯑꯗꯨꯕꯨ ꯕꯖꯥꯔꯗ ꯂꯩꯔꯤꯕ ꯐꯠꯇ ꯍꯥꯎꯊꯤꯁꯤꯡ ꯑꯁꯤ ꯅꯣꯡꯃꯅ ꯇꯧꯗꯕꯁꯨ ꯌꯥꯎꯏ ꯑꯗꯨꯝ ꯕꯖꯥꯔꯗ ꯅꯣꯡꯅꯤꯅꯤ ꯑꯗꯨꯝ ꯂꯪꯊꯣꯛꯑꯒ ꯊꯝꯕꯁꯨ ꯌꯥꯎꯏ ꯇꯧꯕꯁꯨ ꯑꯗꯨꯝ ꯌꯥꯎꯏ ꯑꯗꯨꯕꯨ ꯃꯌꯥꯝꯁꯤꯡꯅ ꯄꯕ꯭ꯂꯤꯛꯁꯤꯡꯅ ꯑꯩꯈꯣꯏꯒꯤ ꯈꯪꯗ ꯈꯪꯗꯕꯒꯤ ꯍꯥꯏꯒꯗꯔ ꯑꯃꯗꯤ ꯏꯅꯤꯁꯤꯌꯦꯇꯤꯞ ꯂꯧꯗꯕꯒꯤꯗꯃꯛꯇꯔ ꯑꯩꯈꯣꯏꯒꯤ ꯁꯣꯔꯣꯛ ꯅꯥꯀꯟꯗ ꯂꯩꯔꯤꯕ ꯄ꯭ꯔꯖꯥꯁꯤꯡꯅ ꯁꯣꯔꯣꯛꯇ ꯐꯠꯇ ꯍꯥꯎꯊꯤ ꯂꯪꯊꯣꯛꯄꯁꯤꯡ ꯑꯁꯤ ꯂꯦꯞꯄꯤꯒꯗꯕꯅꯤ ꯃꯔꯝ ꯑꯁꯤꯅ ꯕꯖꯥꯔꯗ ꯂꯩꯔꯤꯕ ꯐꯠꯇ ꯍꯥꯎꯊꯤ ꯃꯌꯥꯝ ꯑꯁꯤ ꯁꯨꯝ ꯁꯨꯝ ꯍꯦꯟꯒꯠꯂꯛꯄꯅ ꯃꯔꯝ ꯑꯣꯏꯔꯒ ꯆꯠꯄꯗ ꯑꯗꯨꯛꯀꯤ ꯃꯇꯤꯛ ꯇꯨꯀꯠꯆꯅꯤꯡꯉꯥꯏ ꯑꯣꯏꯕ ꯅꯝꯊꯤꯕꯁꯤꯡ ꯄꯣꯠ ꯑꯣꯜꯂꯛꯄꯅꯤꯅ ꯄꯣꯠ ꯂꯩꯕꯗ ꯀꯌꯥ ꯈꯨꯗꯣꯡꯆꯥꯗꯔꯦ ꯃꯔꯝ ꯑꯁꯤꯅ ꯁꯔꯀꯥꯔꯅꯁꯨ ꯃꯁꯤꯒꯤ ꯑ ꯑꯊꯨꯕꯗ ꯃꯔꯨꯑꯣꯏꯕ ꯌꯥꯝꯅ ꯑꯦꯛꯁꯟ ꯃꯔꯨ ꯑꯣꯏꯕ ꯑꯦꯛꯁꯟ ꯂꯧꯕꯤꯌꯨ ꯑꯃꯗꯤ ꯔꯨꯜꯁ ꯔꯨꯜꯁ ꯑꯦꯟ ꯔꯤꯒꯨꯂꯦꯁꯟ ꯐꯖꯅ ꯁꯦꯝꯕꯤꯔꯒ ꯄꯥꯕ꯭ꯂꯤꯛꯁꯤꯡꯗꯁꯨ ꯒ꯭ꯌꯥꯟ ꯇꯥꯅꯕ ꯑꯃꯗꯤ ꯃꯁꯤ ꯒꯤ ꯑꯃꯣꯠ ꯑꯀꯥꯏꯁꯤꯡ ꯑꯁꯤ ꯐꯠꯇ ꯍꯥꯎꯊꯤꯁꯤꯡ ꯑꯁꯤ ꯄꯣꯛꯇꯅꯕꯒꯤꯗꯃꯛꯇ ꯔꯨꯜꯁ ꯑꯦꯟ ꯔꯤꯒꯨꯂꯦꯁꯟ ꯐꯖꯅ ꯇꯧꯕꯤꯌꯨ ꯑꯃꯗꯤ ꯃꯁꯤꯅ ꯃꯔꯝ ꯑꯣꯏꯔꯒ ꯑꯅꯥ ꯑꯌꯦꯛ ꯀꯌꯥꯗꯒꯤ ꯅꯥꯔꯛꯄ ꯌꯥꯏ ꯃꯁꯤꯁꯨ ꯃꯔꯨꯑꯣꯏ ꯑꯃꯗꯤ ꯍꯦꯜꯠ ꯁꯦꯛꯇꯔꯁꯨ ꯁꯣꯛꯂꯛꯄ ꯌꯥꯏ ꯍꯥꯏꯕꯒꯤ ꯋꯥꯐꯝ ꯂꯩ